ꯍꯣꯏ ꯑꯩꯅ ꯏꯁꯥꯃꯛꯅ ꯈꯟꯕꯗ ꯑꯉꯥꯡꯁꯤꯡꯒꯤ ꯃꯍꯩ ꯌꯥꯟꯅꯤꯡꯉꯥꯏ ꯑꯉꯥꯡ ꯑꯉꯥꯡꯁꯤꯡꯁꯦ ꯃꯥꯏ ꯄꯥꯛꯅꯤꯡꯉꯥꯏ ꯃꯍꯩ ꯃꯁꯤꯡꯗ ꯃꯥꯏ ꯄꯥꯛꯅꯤꯡꯉꯥꯏꯒꯤ ꯂꯝꯕꯤꯗ ꯃꯃꯥ ꯃꯄꯥꯒꯤ ꯊꯧꯔꯥꯡ ꯊꯧꯗꯥꯡꯁꯦ ꯃꯃꯥ ꯃꯄꯥꯒꯤ ꯔꯣꯜꯁꯦ ꯌꯥꯝ ꯆꯥꯎꯅ ꯌꯥꯎꯋꯦ ꯍꯥꯏꯅ ꯑꯩꯗꯤ ꯈꯟꯖꯩ ꯀꯔꯤꯒꯤꯔꯥ ꯍꯥꯏꯔꯗꯤ ꯃꯃꯥ ꯑꯉꯥꯡ ꯑꯉꯥꯡꯁꯤꯡꯒꯤ ꯃꯍꯩ ꯃꯁꯤꯡ ꯍꯧꯔꯛꯐꯝ ꯍꯧꯔꯛꯄꯗꯒꯤ ꯍꯧꯅ ꯃꯃꯥ ꯃꯄꯥꯅ ꯆꯦꯛꯁꯤꯟꯍꯧꯗ꯭ꯔꯗꯤ ꯃꯃꯥ ꯃꯄꯥꯅ ꯃꯣꯏ ꯃꯃꯥ ꯃꯄꯥꯅ ꯀꯨꯞꯅ ꯌꯦꯡꯁꯤꯟꯕꯤꯗ꯭ꯔꯗꯤ ꯑꯉꯥꯡꯁꯤꯡꯁꯦ ꯑꯇꯣꯞꯄ ꯂꯝꯕꯤꯗ ꯑꯔꯥꯟꯕ ꯂꯝꯕꯤꯗ ꯆꯠꯀꯅꯤ ꯍꯥꯏꯅ ꯊꯥꯖꯩ ꯑꯗꯨꯒ ꯑꯉꯥꯡꯁꯦ ꯑꯉꯥꯡ ꯑꯣꯏꯔꯤꯉꯩꯗꯒꯤ ꯍꯧꯅ ꯏꯁꯇꯨꯗꯦꯟ ꯑꯃꯁꯦ ꯑꯉꯥꯡ ꯑꯣꯏꯔꯤꯉꯩꯗꯒꯤ ꯍꯧꯅ ꯃꯥꯒꯤ ꯃꯄꯥ ꯃꯄꯥ ꯑꯃꯅ ꯂꯣꯏꯅꯔꯒ ꯃꯃꯥ ꯃꯄꯥꯅ ꯆꯦꯛꯁꯤꯟꯅ ꯍꯧꯔꯛꯍꯜꯂꯒ ꯃꯃꯥ ꯃꯄꯥꯅ ꯂꯥꯏꯔꯤꯛ ꯇꯝꯕꯁꯦ ꯀꯔꯝꯍꯥꯏꯅ ꯑꯣꯏꯒꯦꯔꯥ ꯂꯥꯏꯔꯤꯛ ꯂꯥꯏꯔꯤꯛ ꯇꯝꯕ ꯃꯇꯝꯗ ꯑꯁꯨꯃꯥꯏꯅ ꯑꯩꯈꯣꯏꯒꯤ ꯐꯠꯇꯕ ꯃꯔꯨꯞ ꯃꯌꯥꯝꯁꯨ ꯇꯤꯟꯅꯕ ꯐꯪꯂꯛꯀꯅꯤ ꯑꯗꯨꯅ ꯅꯤꯁꯥ ꯆꯥꯕ ꯃꯔꯨꯞ ꯃꯌꯥꯝꯁꯨ ꯐꯪꯂꯛꯀꯅꯤ ꯑꯗꯨꯗ ꯃꯣꯏ ꯃꯌꯥꯝꯁꯦ ꯃꯣꯏ ꯃꯌꯥꯝ ꯊꯦꯡꯅꯕ ꯃꯇꯝꯗ ꯃꯣꯏ ꯃꯌꯥꯝꯁꯦ ꯀꯔꯝꯃꯥꯏꯅ ꯇꯤꯟꯅꯒꯦꯔꯥ ꯀꯔꯝꯍꯥꯏꯅ ꯆꯦꯛꯁꯤꯟꯅ ꯇꯤꯟꯅꯍꯧꯒꯦꯔꯥ ꯑꯩꯈꯣꯏꯒꯤ ꯃꯍꯩ ꯃꯁꯤꯡꯗ ꯑꯩꯈꯣꯏꯅ ꯂꯥꯏꯔꯤꯛ ꯇꯝꯕꯗ ꯁꯣꯛꯇꯅꯉꯥꯏ ꯀꯔꯝꯍꯥꯏꯅ ꯐꯖꯅ ꯇꯤꯟꯅꯒꯦꯔꯥ ꯍꯥꯏꯕꯁꯦ ꯇꯥꯛꯄꯤꯗꯕ ꯇꯥꯔꯗꯤ ꯃꯃꯥ ꯃꯄꯥꯅ ꯑꯗꯨꯗ ꯑꯍꯥꯟꯕꯗ ꯇꯥꯛꯄꯤꯗꯕ ꯇꯥꯔꯒꯗꯤ ꯃꯆꯥꯁꯦ ꯈꯪꯗ꯭ꯔꯒ ꯁꯣꯏꯕꯗ ꯂꯝꯕꯤꯗ ꯆꯠꯂꯒ ꯑꯗꯨꯃꯥꯏꯅ ꯅꯤꯁꯥꯔꯣꯝ ꯉꯥꯎꯔꯒ ꯃꯥꯒꯤ ꯃꯍꯩ ꯃꯁꯤꯡ ꯂꯣꯝꯗ ꯃꯥꯒꯤ ꯏꯗꯨꯁꯦꯁꯟ ꯂꯣꯝꯗ ꯑꯦꯐꯦꯛ ꯂꯥꯛꯂꯛꯀꯅꯤ ꯑꯀꯥꯏꯕ ꯁꯣꯛꯂꯛꯄ ꯑꯀꯥꯏꯕ ꯊꯣꯛꯂꯛꯀꯅꯤ ꯍꯥꯏꯕꯁꯦ ꯑꯩꯅ ꯊꯥꯖꯩ ꯑꯗꯨꯅ ꯃꯍꯩ ꯃꯤꯁꯡ ꯑꯃ ꯇꯝꯕꯗ ꯃꯃꯥ ꯃꯄꯥꯒꯤ ꯊꯧꯗꯥꯡ ꯑꯃꯁꯤ ꯌꯥꯝ ꯁꯥꯊꯤꯅ ꯆꯪꯉꯦ ꯃꯃꯥ ꯃꯄꯥꯅ ꯌꯦꯡꯁꯤꯟꯕꯤꯕ ꯏꯆꯥꯁꯦ ꯁ꯭ꯀꯨꯜ ꯌꯧꯕ꯭ꯔꯥ ꯌꯨꯝꯗꯒꯤ ꯁ꯭ꯀꯨꯜ ꯆꯠꯄꯗ ꯁ꯭ꯀꯨꯜ ꯌꯧꯕ꯭ꯔꯥ ꯅꯠꯇ꯭ꯔꯒ ꯁ꯭ꯀꯨꯜꯗꯒꯤ ꯌꯨꯝ ꯍꯜꯂꯛꯄꯗ ꯂꯝꯕꯤ ꯀꯔꯥꯏꯗ ꯃꯥꯡꯕ꯭ꯔꯥ ꯅꯠꯇ꯭ꯔꯒ ꯌꯨꯝ ꯐꯖꯅ ꯌꯧꯕ꯭ꯔꯥ ꯍꯥꯏꯕꯁꯦ ꯃꯃꯥ ꯃꯄꯥꯅ ꯈꯪꯂꯒ ꯃꯃꯥ ꯃꯄꯥꯅ ꯑꯗꯨꯝꯕ ꯀꯨꯞꯅ ꯌꯦꯡꯁꯤꯜꯂꯒ ꯇꯧꯕꯤꯔꯗꯤ ꯃꯆꯥ ꯑꯃꯁꯦ ꯃꯤ ꯑꯣꯏꯔꯛꯀꯅꯤ ꯍꯥꯏꯅ ꯊꯥꯖꯩ ꯑꯗꯨꯒ ꯃꯥꯅ ꯂꯥꯏꯔꯤꯛ ꯇꯝꯕ ꯃꯇꯝꯗ ꯆꯨꯝꯅꯇꯒꯤ ꯃꯤꯅ ꯁ꯭ꯀꯨꯜ ꯊꯥꯏ ꯃꯤꯒꯤ ꯑꯉꯥꯡꯁꯨ ꯁ꯭ꯀꯨꯜ ꯆꯠꯂꯦ ꯍꯥꯏꯅ ꯊꯥꯗꯕꯤꯗ ꯏꯆꯥ ꯑꯃꯁꯦ ꯃꯤ ꯑꯣꯏꯍꯟꯗꯕ ꯌꯥꯗꯦ ꯍꯥꯏꯅ ꯃꯤ ꯃꯥꯒꯤ ꯁ꯭ꯀꯨꯜꯗ ꯃꯥꯒꯤ ꯃꯍꯩ ꯃꯥꯒꯤ ꯂꯥꯏꯔꯤꯛ ꯇꯝꯕꯁꯦ ꯃꯥꯒꯤ ꯃꯍꯩ ꯃꯁꯤꯡꯁꯤꯡꯁꯦ ꯀꯌꯥꯃꯨꯛ ꯋꯥꯡꯅ ꯆꯠꯄ꯭ꯔꯥ ꯃꯥꯒꯤ ꯑꯦꯛꯖꯥꯝ ꯑꯃ ꯊꯥꯕ ꯃꯇꯝꯗ ꯃꯥꯒꯤ ꯃꯥꯔꯛꯁꯦ ꯀꯌꯥꯃꯨꯛ ꯌꯥꯝꯕ꯭ꯔꯥ ꯅꯠꯇ꯭ꯔꯒ ꯃꯥꯅ ꯃꯥꯔꯛ ꯇꯥꯔꯛꯄꯁꯦ ꯀꯌꯥꯃꯨꯛ ꯅꯦꯝꯕ꯭ꯔꯥ ꯍꯥꯏꯕꯁꯤ ꯍꯥꯏꯕꯁꯤ ꯈꯪꯗꯣꯛꯄ ꯗꯔꯀꯥꯔ ꯑꯃ ꯑꯣꯏꯌꯦ ꯑꯗꯨꯒ ꯃꯥꯁꯦ ꯑꯁꯤꯒꯤ ꯍꯟꯗꯛꯀꯤ ꯑꯦꯛꯖꯥꯝ ꯍꯟꯗꯛꯀꯤ ꯄꯔꯤꯈ꯭ꯌꯥꯁꯤꯗ ꯃꯥꯔꯛꯁꯦ ꯅꯦꯝꯈ꯭ꯔꯦ ꯋꯥꯡꯈ꯭ꯔꯦ ꯍꯥꯏꯕꯁꯦ ꯈꯪꯕꯤꯔꯒ ꯃꯥꯒꯤ ꯑꯦꯐꯔꯠ ꯍꯥꯞꯄꯤꯕ ꯃꯥꯒꯤ ꯃꯆꯥꯒꯤ ꯑꯣ ꯏꯆꯥꯁꯦ ꯑꯁꯤꯃꯨꯛ ꯑꯁꯨꯃꯥꯏꯅ ꯃꯥꯔꯛ ꯅꯦꯝꯕ ꯇꯥꯔꯗꯤ ꯃꯥꯁꯦ ꯀꯔꯤꯒꯨꯝꯕ ꯑꯁꯤꯒꯤ ꯁꯞꯖꯦꯛꯁꯤꯗ ꯃꯥꯔꯛ ꯅꯦꯝꯃꯦ ꯍꯥꯏꯕ ꯇꯥꯔꯗꯤ ꯑꯗꯨꯒꯤ ꯄꯥꯔꯇꯤꯀꯨꯂꯔ ꯁꯞꯖꯦꯛꯇꯨ ꯇꯨꯏꯁꯟ ꯂꯧꯍꯟꯕꯤꯕ ꯅꯠꯇ꯭ꯔꯒ ꯃꯃꯥ ꯃꯄꯥꯅ ꯂꯥꯏꯔꯤꯛ ꯌꯥꯝ ꯍꯩꯕ ꯃꯤ ꯑꯣꯏꯔꯒꯅ ꯑꯗꯨꯒꯤ ꯁꯞꯖꯦꯛꯁꯤꯗ ꯍꯦꯟꯅ ꯃꯃꯥ ꯃꯄꯥꯅ ꯇꯥꯛꯄꯤ ꯇꯝꯕꯤꯕ ꯍꯦꯟꯅ ꯑꯦꯛꯁꯇ꯭ꯔꯥ ꯑꯦꯐꯔꯠ ꯍꯥꯞꯄꯤꯔꯒ ꯑꯗꯨꯃꯥꯏꯅ ꯇꯧꯔꯒ ꯃꯆꯥꯁꯦ ꯆꯦꯛꯁꯤꯟꯅ ꯌꯦꯡꯉꯒ ꯃꯆꯥꯁꯦ ꯐꯖꯅ ꯁꯦꯝꯃꯒ ꯑꯗꯨꯃꯥꯏꯅ ꯈꯪꯍꯟꯕꯤꯔꯗꯤ ꯃꯥꯏ ꯄꯥꯛꯂꯛꯀꯅꯤꯅ ꯊꯥꯖꯩ ꯑꯗꯨꯃꯥꯏꯅ ꯈꯪꯗꯕꯤꯗ ꯃꯤꯅ ꯁ꯭ꯀꯨꯜ ꯊꯥꯏꯌꯦꯅ ꯄꯨꯡꯊꯥ ꯊꯥꯔꯒ ꯃꯆꯥꯒꯤ ꯒ꯭ꯔꯦꯠ ꯃꯆꯥꯒꯤ ꯃꯥꯔꯛꯁꯦ ꯆꯦꯛ ꯇꯧꯗꯕꯤꯗ ꯑꯗꯨꯝ ꯄꯨꯡꯊꯥ ꯊꯥꯔꯗꯤ ꯃꯆꯥꯁꯦ ꯃꯤ ꯑꯣꯏꯔꯣꯏꯅ ꯈꯜꯂꯤ ꯑꯗꯨꯅ ꯃꯍꯩ ꯃꯁꯤꯡ ꯑꯃ ꯇꯝꯕꯗ ꯃꯃꯥ ꯃꯄꯥꯒꯤ ꯊꯧꯗꯥꯡ ꯃꯃꯥ ꯃꯄꯥꯒꯤ ꯔꯣꯜꯁꯦ ꯌꯥꯝꯅ ꯆꯪꯉꯦ ꯍꯥꯏꯅ ꯊꯥꯖꯩ